ꯑꯥ ꯍꯜꯂꯣ ꯍꯜꯂꯣ ꯑꯣ ꯀꯔꯤ ꯍꯥꯏꯅꯤꯡꯕ ꯑꯣ ꯑꯣ ꯑꯣ ꯑꯣ ꯑꯣ ꯍꯣꯏ ꯍꯣꯏ

ꯑꯥ ꯍꯣꯏ ꯑꯗꯨꯗꯤꯀꯣ ꯌꯨꯝ ꯕꯔꯥꯗ ꯑꯗꯨꯝ ꯀꯩꯅꯣ ꯇꯧꯔꯦ ꯑꯗꯨ ꯑꯗꯥ ꯍꯥꯏꯅ ꯅꯪ ꯑꯦꯛꯁꯇ꯭ꯔꯥ ꯃꯊꯥ ꯁꯥꯅꯤꯡꯉꯥꯏ ꯂꯩꯇ꯭ꯔꯦ ꯑꯗꯨꯅ ꯅꯪ ꯊꯥ ꯑꯃꯗ ꯐꯤ ꯄꯤꯐꯝ ꯊꯣꯛꯄꯗꯣ ꯑꯗꯨꯝ ꯄꯤꯕꯗꯀꯣ ꯀꯩꯁꯨ ꯀꯥꯏꯗ꯭ꯔꯦꯕ ꯑꯗꯨꯅ ꯃꯇꯨꯡ ꯀꯩꯗꯧꯉꯩ ꯂꯥꯛꯂꯒꯦ ꯍꯥꯏꯕ꯭ꯔꯣ ꯃꯤ ꯀꯌꯥꯅꯣ ꯂꯩꯗꯣꯏꯁꯦ ꯃꯤ ꯃꯁꯤꯡ ꯀꯌꯥꯅꯣ ꯂꯩꯗꯣꯏꯁꯦ ꯑꯣ ꯐꯔꯦ ꯐꯔꯦ ꯑꯗꯣ ꯃꯤ ꯌꯥꯝꯂꯗꯤꯀꯣ ꯈꯔ ꯄ꯭ꯔꯣꯕ꯭ꯂꯦꯝ ꯂꯩꯌꯦꯕ ꯃꯤ ꯌꯥꯝꯕ ꯄꯥꯝꯗꯦꯕ ꯌꯥꯔꯤ ꯃꯈꯩ ꯌꯥꯝꯃꯕꯗ ꯃꯔꯤ ꯑꯗꯨꯃꯥꯏꯅ ꯇꯧꯕ ꯄꯥꯝꯃꯦꯕ ꯑꯦ ꯍꯣꯏꯗ ꯑꯗꯨꯕꯨꯗꯤ ꯕꯤꯖꯤꯠ ꯂꯥꯛꯄꯗꯨꯗꯤ ꯀꯩꯁꯨ ꯀꯥꯏꯗꯦꯕꯀꯣ ꯀꯩꯁꯨ ꯀꯥꯏꯗꯦꯕ

ꯎꯝ ꯍꯣꯏꯗ ꯑꯗꯨꯕꯨꯗꯤ ꯀꯩꯁꯨ ꯀꯥꯏꯗꯦ ꯑꯗꯣ ꯅꯪ ꯌꯥꯔꯤ ꯃꯈꯩ ꯃꯤ ꯌꯥꯝꯗꯕꯗꯨꯅꯦ ꯑꯇꯩ ꯀꯅꯥꯒꯨꯝꯕ ꯑꯃꯅ ꯅꯉꯣꯟꯗ ꯍꯥꯎꯁ ꯔꯦꯟ ꯂꯩꯕ꯭ꯔꯥ ꯍꯥꯏꯔꯁꯨ ꯃꯤ ꯃꯁꯤꯡ ꯍꯪꯂꯒ ꯑꯗꯨꯗ ꯄꯥꯎ ꯄꯤꯔꯛꯑꯣꯕ ꯑꯗꯨ ꯅꯠꯇ꯭ꯔꯗꯤ ꯃꯤ ꯃꯉꯥ ꯁꯨꯔꯛꯂꯗꯤ ꯅꯣ ꯑꯦꯂꯥꯎꯗ ꯃꯔꯝꯗꯤ

ꯍꯣꯏ ꯔꯦꯟꯕꯨꯗꯤ ꯑꯗꯨꯝ ꯂꯩꯒꯅꯤꯕꯀꯣ ꯔꯦꯟꯕꯨꯗꯤ ꯑꯗꯨꯝ ꯂꯩꯒꯅꯤ ꯑꯥ ꯍꯣꯏ ꯍꯥꯡꯉꯦ ꯅꯪ ꯅꯪꯅ ꯌꯦꯡꯕ ꯀꯥꯗꯣ ꯑꯗꯒꯤ ꯅꯥꯀꯟꯗꯨꯗꯁꯨ ꯑꯃ ꯍꯥꯡꯉꯦ ꯑꯗꯨꯒ ꯃꯅꯤꯡꯗꯨꯗꯁꯨ ꯑꯃ ꯍꯥꯡꯉꯦ ꯑꯗꯨꯒ ꯃꯃꯥꯡꯗꯣ ꯑꯗꯨꯒꯤ ꯃꯃꯥꯡꯗꯨꯗꯁꯨ ꯑꯃ ꯍꯥꯡꯉꯦꯕ ꯍꯥꯡꯕꯕꯨꯗꯤ ꯅꯪꯒꯤꯗꯨꯅ ꯁꯦꯟꯇꯔꯅꯤꯗꯅ ꯅꯪꯅ ꯁꯤ ꯃꯇꯥꯡꯗꯗꯤ ꯏꯁꯇꯨꯗꯦꯟꯒꯤꯗꯤ ꯏꯁꯇꯨꯗꯦꯟꯒꯤ ꯔꯦꯟ ꯀꯩꯅꯣ ꯔꯦꯟ ꯁꯤꯗꯗꯤ ꯀꯝꯃꯤꯁꯟ ꯂꯩꯇ꯭ꯔꯦꯗ ꯅꯪꯁꯨ ꯑꯗꯨꯅꯦꯕ ꯑꯥ ꯍꯣꯏꯗ ꯑꯗꯨꯕꯨꯗꯤ ꯍꯣꯏꯗ ꯍꯣꯏꯗ ꯑꯗꯨꯕꯨꯗꯤ ꯌꯦꯡꯊꯣꯛ ꯌꯦꯡꯁꯤꯟ ꯇꯧꯔꯒꯀꯣ ꯌꯥꯅ ꯌꯥꯅꯕ ꯀꯩꯅꯣ ꯇꯧꯕ ꯇꯥꯕꯅꯤ ꯑꯗꯨꯅ ꯌꯥꯝ ꯅꯨꯡꯉꯥꯏꯔꯦ ꯎꯝ ꯑꯣꯀꯦ ꯑꯣꯀꯦ ꯑꯣꯀꯦ ꯑꯣꯀꯦ

ꯑꯦꯛꯁꯇ꯭ꯔꯥ ꯌꯥꯏ ꯏꯟꯗꯛꯁꯟ ꯐꯥꯎ ꯌꯥꯏ ꯏꯟꯗꯛꯁꯟ ꯐꯥꯎ ꯌꯥꯏ ꯑꯥ ꯑꯣꯀꯦ ꯑꯣꯛꯦ ꯑꯣꯀꯦ ꯑꯣꯀꯦ